ꯑꯩꯈꯣꯏꯒꯤ ꯊꯥꯏꯅꯗꯩ ꯂꯩꯔꯛꯑ ꯄꯨꯋꯥꯔꯤꯗ ꯅꯈꯣꯏꯒꯤ ꯃꯩꯇꯩ ꯂꯩꯕꯥꯛꯁꯤꯗꯒꯤ ꯌꯦꯡꯔꯛꯄ ꯃꯇꯝꯗ ꯈ꯭ꯔꯤꯁꯇꯦꯟ ꯃꯨꯁꯂꯤꯝ ꯃꯩꯇꯩ ꯄꯨꯟꯅ ꯂꯩꯃꯤꯟꯅꯩ ꯑꯗꯨꯕꯨ ꯃꯣꯏꯒꯤ ꯍꯔꯥꯎ ꯀꯨꯝꯍꯩ ꯑꯩꯈꯣꯏꯒꯤꯁꯨ ꯈ꯭ꯔꯁꯇꯦꯟꯒꯤꯁꯨ ꯃꯨꯁꯂꯤꯝꯒꯤꯁꯨ ꯍꯔꯥꯎ ꯀꯨꯝꯍꯩ ꯇꯧꯕ ꯃꯇꯝꯗ ꯂꯣꯏꯅ ꯁꯔꯨꯛ ꯌꯥꯖꯩ ꯃꯨꯁꯂꯤꯝꯒꯤ ꯏꯠ ꯇꯧꯕ ꯃꯇꯝꯗ ꯆꯍꯤ ꯑꯃꯩ ꯃꯅꯨꯡꯗ ꯏꯠ ꯇꯧꯕ ꯃꯇꯝꯗ ꯃꯣꯏ ꯍꯔꯥꯎ ꯅꯨꯡꯉꯥꯏꯅ ꯄꯥꯡꯊꯣꯛꯏ ꯃꯗꯨ ꯃꯇꯝꯗꯁꯨ ꯃꯣꯏꯅ ꯑꯩꯈꯣꯏꯗ ꯏꯟꯚꯥꯏꯠ ꯇꯧꯋꯤ ꯑꯗꯨꯝ

ꯍꯔꯥꯎ ꯍꯔꯥꯎꯅ ꯄꯥꯡꯊꯣꯛꯆꯩ ꯑꯗꯨꯒ ꯆꯩꯔꯥꯎꯕ ꯃꯩꯇꯩꯒꯤ ꯆꯩꯔꯥꯎꯕ ꯑꯁꯤ ꯂꯥꯛꯄ ꯃꯇꯝꯗꯁꯨ ꯑꯩꯈꯣꯏ ꯃꯩꯇꯩꯒꯤ ꯆꯍꯤ ꯍꯧꯒꯠꯂꯛꯄ ꯑꯣꯏꯕꯅꯤꯅ ꯑꯩꯈꯣꯏꯅ ꯆꯥꯛ ꯏꯁꯤꯡ ꯍꯔꯥꯎ ꯍꯔꯥꯎꯅ ꯊꯣꯡꯉ ꯈꯣꯠꯂꯒ ꯇꯧꯋꯤ ꯂꯥꯏ ꯏꯁꯣꯔ ꯃꯐꯝꯗ ꯀꯠꯂꯒ ꯑꯩꯈꯣꯏꯅ ꯊꯣꯡꯉꯤꯕ ꯊꯥꯛꯏꯕ ꯃꯌꯥꯝꯗꯣ ꯊꯤꯜꯂꯒ ꯍꯔꯥꯎ ꯇꯌꯥꯝ ꯄꯥꯡꯊꯣꯛꯏ ꯌꯥꯎꯁꯪ ꯃꯇꯝꯗ ꯂꯥꯛꯄꯁꯤꯁꯨ ꯌꯥꯎꯁꯪꯒꯤ ꯅꯨꯃꯤꯠ ꯃꯉꯥꯅꯤ ꯄꯥꯡꯊꯣꯛꯏ ꯑꯗꯨꯗ ꯊꯥꯕꯜ ꯆꯣꯡꯕ ꯅꯨꯡꯗꯥꯡꯗ ꯆꯠꯄ ꯑꯗꯨꯗꯒꯤ ꯑꯉꯥꯡꯁꯤꯡꯅ ꯄꯩꯁꯥ ꯈꯥꯏꯕ ꯂꯥꯛꯄ ꯑꯍꯟꯁꯤꯡꯅ ꯇꯧꯔꯒ ꯃꯧ ꯅꯍꯥ ꯑꯉꯥꯡ ꯑꯍꯟ ꯈꯥꯏꯗꯅ ꯌꯥꯝ ꯍꯔꯥꯎ ꯍꯔꯥꯎꯅ ꯌꯥꯎꯁꯪꯒꯤꯗ ꯄꯥꯡꯊꯣꯛꯏ ꯑꯗꯨꯅ ꯂꯩꯔꯤꯕ ꯖꯥꯇꯤ ꯄꯨꯝꯅꯃꯛ ꯑꯩꯈꯣꯏ ꯑꯃꯅ ꯑꯃꯕꯨ ꯃꯇꯦꯡ ꯄꯥꯡꯅꯔꯒ ꯅꯨꯡꯁꯤ ꯆꯥꯅꯅ ꯊꯥꯏꯅ ꯄꯨꯋꯥꯔꯤꯗꯩ ꯂꯩꯔꯛꯂꯕ ꯄꯨꯝꯅꯃꯛ ꯍꯋꯥꯎ ꯇꯌꯥꯝꯅ ꯂꯩꯃꯤꯟꯅꯩ